ꯍꯣꯏ ꯑꯩꯅ ꯂꯩꯔꯤꯕ ꯃꯐꯝ ꯑꯁ꯭ꯋꯥꯏꯗ ꯁꯔꯀꯥꯔꯒꯤ ꯑꯣꯏꯕ ꯂꯥꯏꯌꯦꯡ ꯁꯪ ꯂꯩ ꯍꯥꯏꯔꯤꯕ ꯂꯥꯏꯌꯦꯡ ꯁꯪ ꯑꯁꯤ ꯂꯤꯖꯔꯕ ꯑꯣꯏꯔꯒꯁꯨ ꯍꯥꯏꯗꯤ ꯑꯩꯈꯣꯏꯗ ꯀꯔꯤꯒꯨꯝꯕ ꯈꯪꯍꯧꯗꯅ ꯂꯥꯏꯅꯥ ꯈꯤꯇꯪ ꯂꯨꯕ ꯑꯃ ꯅꯥꯕ ꯑꯣꯏꯕ ꯇꯥꯏ ꯑꯗꯨꯃꯥꯏꯅ ꯑꯣꯏꯕ ꯃꯇꯝꯗꯨꯗ ꯀꯔꯤꯒꯨꯝꯕ ꯍꯣꯁꯄꯤꯇꯥꯜꯁꯤꯗ ꯄꯨꯈꯠꯄ ꯃꯇꯝꯗꯨꯗ ꯑꯌꯥꯝꯕꯅ ꯔꯤꯐꯔ ꯑꯗꯨꯝ ꯏꯔꯛꯏ ꯍꯥꯏꯕꯗꯤ ꯂꯩꯔꯤꯕ ꯂꯥꯏꯌꯦꯡꯁꯪ ꯑꯁꯤꯗ ꯃꯗꯨꯒꯤ ꯑꯩꯈꯣꯏꯅ ꯄꯨꯈꯠꯂꯛꯂꯤꯕ ꯑꯩꯈꯣꯏꯗ ꯊꯣꯛꯏꯕ ꯂꯥꯏꯅꯥ ꯂꯥꯏꯑꯣꯡ ꯑꯗꯨꯒꯤ ꯃꯇꯨꯡ ꯏꯟꯅ ꯂꯥꯏꯌꯦꯡꯒꯗꯕ ꯗꯣꯛꯇꯔꯁꯤꯡ ꯑꯗꯒꯤ ꯈꯨꯠꯁꯨ ꯈꯨꯠꯂꯥꯏ ꯂꯩꯇꯕꯅ ꯃꯔꯝ ꯑꯣꯏꯔꯒ ꯑꯇꯣꯞꯄ ꯍꯣꯁꯄꯤꯇꯥꯜ ꯂꯅꯥꯏ ꯀ꯭ꯂꯤꯅꯤꯛ ꯍꯣꯁꯄꯤꯇꯥꯜ ꯃꯌꯥꯝ ꯍꯥꯡꯕꯁꯤꯗ ꯔꯤꯐꯔ ꯇꯧꯕ ꯊꯦꯡꯅꯩ ꯑꯗꯨꯅ ꯃꯔꯝ ꯑꯣꯏꯔꯒ ꯑꯩꯒꯤ ꯏꯃꯨꯡꯗ ꯊꯣꯛꯈꯤꯕ ꯃꯔꯤ ꯃꯇꯥꯁꯤꯡꯗ ꯑꯃꯁꯨ ꯑꯗꯨꯝ ꯍꯥꯏꯅ ꯇꯧꯔꯒ ꯍꯥꯏꯔꯤꯕ ꯑꯩꯈꯣꯏꯒꯤ ꯅꯥꯛꯇ ꯂꯩꯔꯤꯕ ꯂꯥꯏꯌꯦꯡꯁꯪ ꯑꯁꯤꯗ ꯄꯨꯈꯠꯄ ꯃꯇꯝꯗꯨꯗ ꯔꯤꯐꯔ ꯇꯧꯔꯛꯏ ꯑꯗꯨꯕꯨ ꯔꯤꯐꯔ ꯇꯧꯔꯤꯕ ꯍꯣꯁꯄꯤꯇꯥꯜ ꯑꯗꯨꯗ ꯆꯠꯄ ꯃꯇꯝꯗꯨꯗ ꯑꯩꯈꯣꯏꯅ ꯅꯨꯡꯉꯥꯏꯇꯕ ꯍꯥꯏꯕꯗꯤ ꯍꯣꯁꯄꯤꯇꯥꯜꯗꯨꯗ ꯑꯩꯈꯣꯏꯅ ꯍꯦꯛ ꯑꯍꯥꯟꯕ ꯄꯨꯔꯛꯄ ꯍꯣꯁꯄꯤꯇꯥꯜꯗꯨꯗ ꯐꯖꯅ ꯃꯇꯤꯛ ꯆꯥꯕ ꯈꯨꯠꯁꯨ ꯈꯨꯠꯂꯥꯏ ꯗꯣꯛꯇꯔ ꯔꯤꯁꯣꯔꯁꯁꯤꯡ ꯂꯩꯕ ꯑꯣꯏꯔꯝꯂꯒꯗꯤ ꯑꯩꯈꯣꯏ ꯊꯋꯥꯏ ꯋꯥꯕ ꯅꯤꯡꯁꯥ ꯊꯤꯕꯁꯤꯡ ꯑꯗꯨ ꯊꯣꯛꯈꯤꯕꯁꯤꯡ ꯑꯗꯨ ꯊꯣꯛꯂꯝꯗꯕ ꯌꯥꯏ ꯈꯟꯖꯩ